ꯍꯂꯣ ꯎꯝ ꯍꯂꯣ ꯍꯥꯏꯕꯤꯌꯣ ꯍꯂꯣ ꯍꯣꯏ ꯍꯣꯏ ꯃꯥꯅꯦ ꯑꯩꯁꯨ ꯆꯠꯀꯦꯅ ꯈꯜꯂꯝꯃꯤꯅꯦ ꯑꯗꯨ ꯑꯗꯨꯏꯗꯣ ꯍꯌꯦꯡꯗꯣ ꯅꯣꯏ ꯑꯩꯈꯣꯏ ꯃꯤ ꯀꯌꯥꯅꯣ ꯆꯠꯇꯣꯏꯁꯤꯕꯣ ꯑꯗꯨꯗꯤ ꯍꯌꯦꯡ ꯄꯨꯡ ꯀꯌꯥ ꯑꯗ꯭ꯋꯥꯏꯗ ꯌꯥꯒꯅꯤ ꯉꯟꯕꯅ ꯐꯠꯇ꯭ꯔꯦ ꯑꯥ ꯍꯣꯏ ꯑꯗꯣ ꯑꯩꯈꯣꯏ ꯊꯦꯡꯅꯕꯗꯤ ꯀꯗꯥꯏꯗ ꯊꯦꯡꯅꯁꯤꯒꯦ ꯃꯐꯝꯁꯦ ꯒꯥꯔꯤꯗꯤ ꯀꯌꯥ ꯆꯠꯀꯅꯤ ꯑꯩꯈꯣꯏꯁꯦ ꯑꯣ ꯐꯔꯦ ꯐꯔꯦ ꯑꯗꯨꯗꯤ ꯍꯌꯦꯡ ꯄꯨꯡ ꯃꯉꯥꯃꯈꯥꯏ ꯍꯥꯏꯕ꯭ꯔꯥ ꯍꯣꯏ ꯐꯔꯦ ꯐꯔꯦ ꯑꯗꯨꯗ ꯊꯦꯡꯅꯔꯁꯤ ꯉꯟꯅ ꯉꯟꯅ ꯊꯦꯡꯅꯔꯁꯤꯀꯣ ꯉꯟꯅ ꯆꯠꯂꯒ ꯉꯟꯅ ꯌꯧꯅꯕ ꯎꯝ ꯐꯔꯦ ꯐꯔꯦ ꯍꯌꯦꯡ ꯁꯣꯏꯅꯗꯕꯤ ꯊꯝꯃꯒꯦ ꯎꯝ